ꯑꯩꯈꯣꯏ ꯃꯅꯤꯄꯨꯔꯒꯤ ꯅꯥꯠꯀꯤ ꯑꯣꯏꯕ ꯆꯠꯅꯕꯤꯗ ꯑꯩꯈꯣꯏꯒꯤ ꯀꯨꯝꯍꯩ ꯍꯔꯥꯎꯁꯦ ꯑꯁꯨꯛꯀꯤ ꯃꯇꯤꯛ ꯌꯥꯝꯃꯦ ꯑꯩꯈꯣꯏꯒꯤ ꯌꯥꯝꯅ ꯅꯨꯡꯁꯤꯕ ꯍꯥꯏꯔꯒꯗꯤ ꯆꯩꯔꯥꯎꯕ ꯅꯤꯉꯣꯟ ꯆꯥꯛꯀꯧꯕ ꯍꯧꯖꯤꯛ ꯆꯩꯔꯥꯎꯕ ꯍꯥꯏꯕꯁꯤ ꯑꯩꯈꯣꯏꯒꯤ ꯃꯆꯟꯁꯤꯡ ꯑꯣꯏꯕ ꯃꯆꯥꯁꯤꯡ ꯑꯣꯏꯕꯅ ꯈꯣꯏꯒꯤ ꯉꯝꯖꯕ ꯆꯍꯤ ꯑꯃꯒꯤ ꯁꯖꯤꯕꯨ ꯍꯥꯏꯗꯤ ꯑꯈꯣꯏ ꯃꯩꯇꯩꯒꯤ ꯂꯨꯅꯔ ꯀꯩꯅꯣꯗꯗꯤ ꯑꯩꯈꯣꯏ ꯁꯖꯤꯕꯨ ꯍꯥꯏꯁꯦ ꯑꯩꯈꯣꯏ ꯃꯥꯔꯁ ꯑꯦꯄ꯭ꯔꯤꯜꯒꯨꯝꯕ ꯑꯁ꯭ꯋꯥꯏꯗ ꯇꯥꯏ ꯑꯁꯤ ꯍꯧꯕ ꯅꯣꯡꯃ ꯄꯥꯟꯕ ꯅꯨꯃꯤꯠꯁꯤꯗ ꯉꯝꯖꯕ ꯈꯨꯗꯣꯟ ꯄꯨꯔꯛꯑꯀꯥꯟꯗ ꯑꯩꯈꯣꯏꯒꯤ ꯃꯕꯨꯡ ꯃꯧꯄ꯭ꯋꯥ ꯃꯌꯥꯝꯗ ꯇꯝꯃꯤ ꯑꯗꯨꯒ ꯅꯤꯉꯣꯟ ꯆꯥꯛꯀꯧꯕꯁꯤꯗꯅ ꯑꯃꯨꯛ ꯑꯩꯈꯣꯏꯒꯤ ꯃꯞ ꯈꯣꯏꯒꯤ ꯃꯄꯥ ꯀꯩꯀꯥ ꯃꯃꯥ ꯀꯩꯀꯥ ꯃꯌꯥꯝꯁꯤꯅ ꯃꯕꯨꯡ ꯃꯧꯄ꯭ꯋꯥ ꯃꯌꯥꯝꯁꯤꯅ ꯅꯤꯉꯣꯟꯁꯤꯡꯁꯤ ꯌꯨꯝꯗ ꯀꯧꯔꯒ ꯉꯥ ꯃꯊꯦꯟ ꯑꯝ ꯄꯤꯖꯔꯒ ꯉꯝꯖꯕꯤ ꯐꯅꯦꯛ ꯐꯤ ꯑꯦꯅꯤ ꯑꯣꯏꯕ ꯌꯥꯏ ꯑꯗꯨ ꯃꯣꯏꯅꯁꯨ ꯑꯆꯥꯄꯣꯠ ꯆꯥꯃꯤꯟꯅꯔꯒ ꯌꯥꯝꯅ ꯅꯨꯡꯁꯤꯕ ꯄꯨꯛꯅꯤꯡꯗ ꯌꯥꯝꯅ ꯀꯩꯒꯤ ꯌꯥꯝ ꯃꯌꯥꯝꯅꯁꯨ ꯄꯥꯝꯅ ꯅꯤꯉꯣꯟꯁꯤꯡꯅꯁꯨ ꯌꯥꯝꯅ ꯄꯥꯝꯅ ꯉꯥꯏꯅꯕ ꯑꯗꯨꯒꯨꯝꯕ ꯀꯨꯝꯃꯩ ꯑꯃꯅꯤ